ꯑꯩꯅ ꯃꯅꯤꯄꯨꯔꯗ ꯈ꯭ꯋꯥꯏꯗꯩ ꯄꯥꯝꯖꯕ ꯄꯣꯏꯇ꯭ꯔꯤ ꯏꯁꯩ ꯏꯕ ꯁꯩꯔꯦꯡ ꯏꯕ ꯍꯥꯏꯔꯗꯤ ꯋꯥꯔꯤ ꯏꯕ ꯁꯩꯔꯦꯡ ꯏꯕ ꯍꯥꯏꯔꯗꯤ ꯍꯤꯖꯥꯝ ꯑꯉꯥꯡꯍꯜ ꯑꯗꯨ ꯌꯥꯝꯅ ꯐꯖꯩꯌꯦ ꯃꯥꯒꯤ ꯈꯝꯕ ꯊꯣꯏꯕꯤ ꯏꯕꯗꯣ ꯌꯥꯝꯅ ꯐꯖꯩꯌꯦ ꯃꯅꯤꯄꯨꯔꯗꯗꯤ ꯑꯗꯨꯅ ꯇꯣꯞꯅꯤ ꯑꯩꯈꯣꯏꯅ ꯄꯥꯔꯛꯄꯀꯥꯟꯗꯁꯨ ꯇꯝꯂꯛꯄꯀꯥꯟꯗꯁꯨ ꯌꯥꯝꯅ ꯅꯨꯡꯁꯤꯌꯦ ꯃꯈꯣꯏꯒꯤ ꯋꯥꯔꯤ ꯑꯗꯣ ꯌꯥꯝꯅꯁꯨ ꯐꯖꯩꯌꯦ ꯌꯥꯝꯅꯁꯨ ꯅꯨꯡꯉꯥꯏꯌꯦ ꯑꯗꯣ ꯑꯗꯨꯒꯨꯝꯅ ꯃꯅꯤꯄꯨꯔꯒꯤ ꯑꯗꯨꯒꯨꯝꯕ ꯑꯐꯥꯎꯕ ꯊꯣꯛꯄ ꯍꯥꯏꯕꯁꯤꯗꯤ ꯑꯩꯈꯣꯏꯒꯤ ꯃꯥꯏ ꯑꯣꯏꯅꯤꯉꯥꯏꯅꯤ ꯑꯩꯅ ꯍꯥꯏꯅꯤꯡꯕꯗꯤ ꯑꯗꯨꯗꯒꯤ ꯐꯖꯕꯁꯨ ꯏꯕ ꯌꯥꯔꯦ ꯑꯩꯈꯣꯏ ꯃꯌꯥꯝꯅ ꯑꯩꯈꯣꯏꯅ ꯄꯨꯟꯅ ꯍꯣꯠꯅꯔꯒ ꯑꯩꯈꯣꯏꯅ ꯐꯖꯅ ꯐꯖꯕ ꯐꯖꯕ ꯏꯕ ꯌꯥꯏꯌꯦ ꯃꯈꯣꯏꯗꯒꯤ ꯇꯥꯗꯅ ꯍꯦꯟꯗꯅ ꯑꯗꯨ ꯑꯩꯈꯣꯏꯅ ꯄꯥꯝꯖꯕ ꯃꯉꯣꯟꯗꯒꯤ ꯄꯥꯝꯖꯕꯗꯤ ꯃꯥꯒꯤ ꯍꯣꯠꯅꯖꯃꯟ ꯃꯥꯒꯤ ꯑꯗꯨ ꯈꯝꯕ ꯊꯣꯏꯕꯤ ꯋꯥꯔꯤ ꯏꯕꯀꯥꯟꯗ ꯃꯥꯅ ꯇꯧꯔꯝꯒꯗꯕ ꯊꯕꯛ ꯃꯥꯅ ꯈꯜꯂꯝꯒꯗꯕ ꯃꯥꯅ ꯑꯗꯨꯗ ꯃꯇꯝ ꯄꯤꯔꯝꯒꯗꯕ ꯑꯗꯨꯗꯣ ꯈꯜꯂꯒ ꯌꯥꯝꯅ ꯑꯉꯛꯄꯅꯤ ꯌꯥꯝꯅꯁꯨ ꯐꯁꯨ ꯐꯩꯌꯦ ꯑꯗꯨ ꯑꯩꯅ ꯍꯥꯏꯅꯤꯡꯕꯗꯤ ꯌꯥꯝꯅ ꯅꯨꯡꯉꯥꯏꯌꯦ ꯃꯥꯒꯤ ꯁꯩꯔꯦꯡ ꯑꯗꯣ ꯑꯗꯣ ꯃꯅꯤꯄꯨꯔꯗꯗꯤ ꯑꯗꯨꯅ ꯈ꯭ꯋꯥꯏꯗꯒꯤ ꯑꯐꯕ ꯑꯃꯁꯨ ꯑꯣꯏꯌꯦ